ꯑꯩꯅ ꯑꯩꯒꯤ ꯕꯤꯖꯤꯅꯦꯁ ꯀꯃꯥꯏꯅ ꯃꯄꯨꯡ ꯐꯥꯍꯟꯒꯅꯤ ꯍꯥꯏꯔꯗꯤ ꯑꯩꯒꯤ ꯑꯍꯥꯟꯕꯁꯦ ꯑꯩꯅ ꯑꯩꯒꯤ ꯒꯣꯜ ꯑꯣꯔ ꯃꯦꯖꯔ ꯑꯁꯦ ꯐꯖꯅ ꯑꯩꯅ ꯌꯦꯡꯁꯤꯟꯕ ꯃꯊꯧ ꯇꯥꯏ ꯍꯥꯏꯕꯗꯤ ꯑꯍꯥꯟꯕꯗ ꯑꯩꯅ ꯀꯃꯥꯏꯅ ꯑꯩꯒꯤ ꯕꯤꯖꯤꯅꯦꯁꯁꯨ ꯆꯥꯎꯈꯠꯈꯟꯒꯅꯤ ꯍꯥꯏꯔꯗꯤ ꯃꯤꯅ ꯄꯥꯝꯕ ꯊꯕꯛ ꯅꯠꯇ꯭ꯔꯒ ꯃꯤꯅ ꯆꯠꯅꯕ ꯄꯣꯠ ꯆꯩ ꯑꯗꯨꯁꯨ ꯊꯝꯕ ꯃꯊꯧ ꯇꯥꯏ ꯑꯗꯨꯒ ꯑꯩꯒꯤ ꯑꯦꯝꯄ꯭ꯂꯣꯏꯌꯤ ꯑꯁꯤꯁꯨ ꯃꯤꯅ ꯄꯥꯝꯕ ꯑꯗꯨ ꯌꯥꯝꯅ ꯃꯔꯨꯑꯣꯏ ꯍꯥꯏꯕꯗꯤ ꯄꯣꯠ ꯆꯩ ꯊꯝꯕ ꯑꯁꯤ ꯃꯤꯅꯁꯨ ꯌꯥꯝꯅ ꯄꯥꯝꯖꯕ ꯑꯣꯏ ꯃꯤꯅꯁꯨ ꯌꯦꯡꯕꯗ ꯌꯥꯝꯅ ꯑꯗꯨꯅ ꯑꯗꯨꯒ ꯑꯩꯅ ꯊꯝꯃꯤꯕ ꯄꯣꯠ ꯆꯩ ꯑꯁꯦ ꯀꯁꯇꯃꯔ ꯑꯁꯤꯒꯤꯗꯃꯛꯇ ꯑꯩ ꯋꯥꯠꯍꯜꯂꯣꯏ ꯀꯟꯖꯨꯝ ꯌꯥꯝ ꯇꯧꯕꯅꯤ ꯂꯣꯏꯔꯦ ꯍꯥꯏꯔꯒ ꯃꯇꯝ ꯆꯥꯅ ꯆꯥꯅ ꯑꯁꯤ ꯑꯩꯅ ꯄꯤꯊꯣꯛꯂꯒ ꯊꯝꯖꯕꯅꯤ ꯑꯩꯒꯤ ꯑꯦꯝꯄ꯭ꯂꯣꯏꯌꯤ ꯑꯁꯤꯁꯨ ꯑꯩꯅ ꯌꯥꯝꯅ ꯅꯨꯡꯁꯤ ꯆꯥꯟꯅꯅ ꯊꯝꯕꯤꯒꯅꯤ ꯑꯗꯨꯒ ꯑꯩꯅ ꯀꯁꯇꯃꯔꯁꯤꯡꯗ ꯑꯦꯝꯄ꯭ꯂꯣꯏꯌꯤꯁꯨ ꯐꯖꯅ ꯉꯥꯡꯅꯕ ꯁꯛꯅꯕ ꯑꯁꯤ ꯃꯣꯏꯗꯁꯨ ꯇꯝꯍꯟꯒꯗꯧꯕꯅꯤ ꯑꯗꯨꯒ ꯄꯣꯠ ꯆꯩ ꯑꯁꯤ ꯑꯃ ꯑꯣꯏꯔꯣ ꯑꯃ ꯑꯣꯏꯔꯣ ꯃꯇꯝ ꯆꯥꯅꯅ ꯌꯧꯅꯕ ꯑꯣꯔ ꯃꯇꯝ ꯆꯥꯅꯅ ꯃꯤꯉꯣꯟꯗ ꯄꯤꯕ ꯉꯝꯅꯕ ꯑꯗꯨꯒ ꯌꯥꯝꯅ ꯐꯖꯕꯁꯨ ꯑꯣꯏꯕ ꯀ꯭ꯋꯥꯂꯤꯇꯤꯁꯨ ꯐꯕ ꯑꯣꯏꯕ ꯃꯤꯅꯁꯨ ꯄꯥꯝꯅꯕ ꯑꯣꯏꯕ ꯑꯗꯨꯒ ꯋꯥꯉꯥꯡ ꯁꯉꯥꯡꯗꯁꯨ ꯑꯩꯒꯤ ꯑꯦꯝꯄ꯭ꯂꯣꯏꯌꯤꯁꯤꯗꯁꯨ ꯃꯤꯉꯣꯟꯗ ꯄꯦꯟꯅ ꯊꯕꯛ ꯇꯧꯕ ꯑꯗꯨꯒ ꯃꯤꯕꯨ ꯌꯥꯝꯅ ꯅꯨꯡꯁꯤꯅ ꯆꯥꯟꯅꯅ ꯇꯧꯍꯟꯕ ꯑꯗꯨꯒ ꯄꯣꯠ ꯆꯩ ꯑꯁꯤ ꯃꯇꯝ ꯆꯥꯅ ꯃꯔꯥꯡ ꯀꯥꯏꯅ ꯃꯃꯜꯒꯁꯨ ꯌꯥꯝ ꯆꯥꯟꯅꯅ ꯊꯝꯕ ꯑꯗꯨ ꯑꯣꯏ ꯇꯥꯔꯗꯤ ꯄꯣꯠ ꯆꯩ ꯀꯔꯤꯝꯇ ꯋꯥꯠꯇꯅ ꯊꯝꯕ ꯑꯣꯔ ꯇꯥꯔꯗꯤ ꯑꯩꯒꯤ ꯕꯤꯖꯤꯅꯦꯁ ꯑꯁꯦ ꯆꯥꯎꯈꯠꯄꯒꯤ ꯌꯥꯝꯅ ꯈꯨꯗꯣꯡ ꯆꯥꯕ ꯂꯩ ꯑꯗꯨꯒ ꯄꯣꯠ ꯆꯩ ꯑꯁꯤꯁꯨ ꯗꯦꯜꯂꯤꯗꯒꯤ ꯑꯣꯔ ꯂꯧꯕ ꯑꯣꯏꯔꯣ ꯆꯥꯟꯗꯤꯒ꯭ꯔꯗꯒꯤ ꯂꯧꯕ ꯒꯨꯍꯥꯇꯤꯗꯒꯤ ꯂꯧꯕ ꯑꯣꯏꯔꯣ ꯃꯤꯅ ꯄꯥꯝꯕ ꯃꯇꯝ ꯑꯁꯤꯗ ꯃꯇꯝ ꯆꯥꯅ ꯆꯥꯅ ꯌꯧꯁꯤꯜꯂꯛꯄ ꯃꯇꯝ ꯆꯥꯅ ꯆꯥꯅ ꯄꯤꯕ ꯉꯝꯕ ꯑꯣꯏꯔ ꯇꯥꯔꯗꯤ ꯕꯤꯖꯤꯅꯦꯁ ꯑꯁꯤ ꯃꯁꯥ ꯃꯊꯟꯇ ꯑꯗꯨꯝ ꯁꯛꯁꯦꯁ ꯑꯣꯏꯔꯛꯀꯅꯤ ꯑꯗꯨꯒ ꯃꯤꯅꯁꯨ ꯄꯥꯝꯕ ꯑꯃ ꯑꯣꯏꯒꯅꯤ ꯍꯥꯏꯅ ꯍꯥꯏꯖꯅꯤꯡꯉꯤ